ꯑꯩꯅ ꯌꯥꯝ ꯇꯣꯏꯅ ꯆꯠꯊꯣꯛ ꯆꯠꯁꯤꯟ ꯇꯧꯕ ꯂꯝ ꯍꯥꯏꯔꯒꯗꯤ ꯒꯨꯍꯥꯇꯤꯅꯤ ꯒꯨꯍꯥꯇꯤꯗ ꯑꯩꯅ ꯌꯥꯝ ꯇꯣꯏꯅ ꯆꯠꯄꯒꯤ ꯃꯔꯝꯗꯤ ꯑꯩꯍꯥꯛꯅ ꯆꯨꯝꯅꯒꯤ ꯅꯨꯄꯤꯅ ꯏꯟꯅꯅꯕ ꯐꯤꯔꯣꯜ ꯈꯔ ꯁꯦꯠꯅ ꯆꯥꯅꯕ ꯐꯤꯔꯣꯜ ꯍꯥꯏꯕ ꯇꯥꯔꯦ ꯍꯥꯏꯔꯤꯕ ꯐꯤꯔꯣꯜꯁꯤꯡ ꯑꯁꯦ ꯑꯩꯅ ꯕꯤꯖꯤꯅꯦꯁ ꯑꯣꯏꯅ ꯇꯧꯖꯩ ꯍꯥꯏꯔꯤꯕ ꯕꯤꯖꯤꯅꯦꯁꯁꯤ ꯇꯧꯕ ꯃꯇꯝꯗ ꯒꯨꯍꯥꯇꯤꯗꯒꯤ ꯑꯩꯒ ꯑꯩꯈꯣꯏꯒꯤ ꯗꯨꯀꯥꯜ ꯑꯆꯧꯕ ꯍꯥꯏꯇꯥꯔꯦ ꯗꯨꯀꯥꯜ ꯑꯗꯨꯗꯒꯤ ꯗꯥꯏꯔꯦꯛ ꯑꯩꯉꯣꯟꯗ ꯊꯥꯔꯛꯄ ꯃꯇꯝꯗ ꯑꯩꯅ ꯑꯄꯥꯝꯕ ꯄꯣꯠ ꯐꯪꯕꯁꯨ ꯌꯥꯎꯋꯤ ꯐꯪꯗꯕꯁꯨ ꯌꯥꯎꯋꯤ ꯑꯗꯨꯒ ꯃꯃꯜꯁꯨ ꯍꯦꯟꯅ ꯈꯦꯠꯅꯕ ꯑꯗꯨꯒꯨꯝꯕ ꯀꯌꯥ ꯑꯃꯔꯣꯝ ꯊꯦꯡꯅꯕꯗꯒꯤ ꯑꯩ ꯏꯁꯥ ꯆꯠꯂꯒ ꯍꯦꯟꯅ ꯈꯨꯗꯣꯡ ꯆꯥꯕꯁꯤ ꯐꯪꯒꯅꯤ ꯍꯥꯏꯗꯅ ꯑꯩꯅ ꯏꯁꯥ ꯆꯠꯂꯒ ꯆꯠꯆꯕꯅꯤ ꯑꯗꯨꯕꯨ ꯑꯩꯅ ꯗꯨꯀꯥꯜꯗꯨ ꯆꯠꯂꯨꯕ ꯃꯇꯝꯗ ꯑꯩꯈꯣꯏꯒꯤ ꯐꯤꯔꯣꯜ ꯑꯁꯦ ꯑꯩꯅ ꯑꯄꯥꯝꯕ ꯁꯝꯅ ꯍꯥꯏꯔꯕꯗ ꯅꯨꯄꯤꯒꯤ ꯀꯨꯔꯇꯤ ꯃꯛꯇ ꯍꯥꯏꯔꯣ ꯍꯨꯖꯤꯛ ꯍꯨꯖꯤꯛ ꯀꯨꯔꯇꯤꯗ ꯀꯔꯝꯕ ꯀꯈꯜꯒꯤ ꯀꯨꯔꯇꯤꯅ ꯅꯨꯄꯤꯁꯤꯡꯅ ꯍꯦꯟꯅ ꯄꯥꯝꯃꯤ ꯅꯨꯄꯤ ꯃꯆꯥꯁꯤꯡꯅ ꯀꯔꯝꯕ ꯀꯨꯔꯇꯤ ꯄꯥꯝꯃꯤ ꯑꯃꯗꯤ ꯃꯧꯁꯤꯡꯅ ꯀꯔꯝꯕ ꯀꯨꯔꯇꯤ ꯁꯦꯠꯅꯩ ꯍꯦꯟꯅ ꯄꯥꯝꯒꯦ ꯍꯥꯏꯕꯗꯨꯒꯤ ꯑꯩꯈꯣꯏꯅ ꯈꯜꯂꯕ ꯃꯇꯨꯡꯗ ꯑꯩꯅ ꯄꯣꯠꯁꯤꯡ ꯑꯗꯨꯕꯨ ꯑꯩꯒꯤ ꯃꯆꯨ ꯑꯃꯗꯤ ꯀꯂ꯭ꯔ ꯃꯥꯒꯤ ꯐꯦꯕ꯭ꯔꯤꯛꯇꯣ ꯃꯑꯣꯡ ꯃꯇꯧ ꯀꯃꯥꯏꯅ ꯇꯧꯏ ꯍꯥꯏꯕꯗꯣ ꯑꯩꯅ ꯂꯣꯏꯅꯃꯛ ꯈꯪꯇꯣꯛ ꯑꯒ ꯑꯩꯅ ꯏꯝꯐꯥꯜꯗ ꯑꯃꯨꯛ ꯄꯦꯛꯀꯤꯡ ꯇꯧꯔꯒ ꯄꯨꯖꯔꯛꯄꯅꯦ ꯍꯥꯏꯔꯤꯕ ꯁꯃꯥꯏꯅ ꯃꯇꯝ ꯃꯇꯝꯒꯤ ꯃꯇꯨꯡ ꯏꯟꯅ ꯋꯤꯟꯇꯔꯗ ꯑꯃꯗꯤ ꯁꯝꯃꯔꯗ ꯁꯤꯠꯀꯗꯕ ꯃꯤꯉꯣꯟꯗ ꯑꯩꯅ ꯌꯣꯟꯒꯗꯧꯔꯤꯕ ꯐꯤꯔꯣꯜꯁꯤꯡ ꯑꯗꯣ ꯑꯩꯅ ꯆꯠꯂꯒ ꯊꯥ ꯑꯃꯒꯤ ꯃꯅꯨꯡꯗ ꯅꯠꯇ꯭ꯔꯒꯅ ꯊꯥ ꯑꯅꯤꯒꯤ ꯃꯅꯨꯡꯗ ꯑꯩꯅ ꯆꯠꯂ ꯆꯠꯂꯒ ꯐꯤꯔꯣꯜꯁꯤꯡ ꯑꯗꯨ ꯈꯜꯂꯨꯔꯕ ꯃꯇꯨꯡꯗ ꯑꯩꯅ ꯑꯄꯥꯝꯕ ꯈꯨꯗꯤꯡꯃꯛ ꯄꯦꯛ ꯇꯧꯔꯒ ꯑꯩ ꯏꯝꯐꯥꯜꯗ ꯄꯨꯊꯣꯔꯛꯄꯅꯤ ꯍꯥꯏꯔꯤꯕ ꯐꯤꯔꯣꯜꯁꯤꯡ ꯑꯁꯤ ꯄꯨꯊꯣꯛꯂꯕ ꯃꯇꯨꯡꯗ ꯏꯝꯐꯥꯜꯗ ꯑꯩꯅ ꯑꯩꯅ ꯑꯉꯝꯕ ꯂꯦꯕꯦꯜꯗ ꯁꯦꯜ ꯇꯧꯋꯤ ꯁꯦꯜ ꯇꯧꯔꯛꯑꯕ ꯃꯇꯨꯡꯗ ꯄꯣꯠꯁꯤꯡꯁꯦ ꯂꯩꯍꯧꯕ ꯑꯩꯈꯣꯏꯒꯤ ꯃꯌꯥꯝꯅ ꯈꯟꯗꯣꯛꯈ꯭ꯔꯕ ꯃꯇꯨꯡꯗ ꯄꯣꯠꯁꯤꯡ ꯂꯦꯝꯍꯧꯗꯕ ꯌꯥꯎꯗꯕ ꯅꯠꯇꯦ ꯈꯔ ꯃꯈꯩꯗꯤ ꯑꯗꯨꯝ ꯂꯦꯝꯍꯧꯔꯤꯕꯅꯤ ꯍꯥꯏꯔꯤꯕ ꯂꯦꯝꯍꯧꯔꯤꯕ ꯄꯣꯠꯁꯤ ꯑꯃꯨꯛ ꯃꯈꯣꯏꯔꯣꯝꯗꯗꯤ ꯀꯃꯥꯏꯅ ꯇꯧꯋꯤ ꯍꯥꯏꯗꯅ ꯑꯩꯅ ꯗꯨꯀꯥꯜꯁꯤꯡꯗꯨꯒ ꯋꯥꯔꯤ ꯁꯥꯟꯅꯗꯅ ꯃꯈꯣꯏꯅ ꯁꯨꯃꯥꯏꯅ ꯑꯍꯣꯡꯕ ꯃꯃꯜꯗ ꯊꯥꯗꯣꯛꯑꯣ ꯍꯥꯏꯗꯅ ꯑꯗꯨꯃꯥꯏ ꯇꯥꯛꯄꯤꯔꯛꯄꯒꯤ ꯃꯇꯨꯡ ꯏꯟꯅ ꯑꯩꯅ ꯑꯍꯣꯡꯕ ꯃꯃꯜꯗ ꯑꯗꯨꯝ ꯊꯥꯗꯣꯛꯆꯩ ꯍꯥꯏꯔꯤꯕ ꯄꯣꯠꯁꯤꯡ ꯑꯁꯦ ꯑꯩꯈꯣꯏꯅ ꯃꯇꯝ ꯃꯇꯝꯒꯤ ꯂꯥꯛꯏꯕ ꯅꯨꯄꯥꯒꯤ ꯑꯣꯏꯔꯣ ꯅꯨꯄꯤꯒꯤ ꯑꯣꯏꯔꯣ ꯂꯥꯛꯏꯕ ꯐꯤꯔꯣꯜꯁꯤꯡ ꯑꯁꯦ ꯍꯦꯟꯅ ꯌꯥꯝꯅ ꯇꯧ ꯇꯥꯔꯒꯗꯤ ꯅꯨꯄꯤ ꯈꯛꯇꯪꯒꯤ ꯅꯠꯇꯕ ꯐꯤꯔꯣꯜꯁꯦ ꯑꯉꯥꯡ ꯃꯆꯥ ꯅꯨꯄꯥꯒꯤꯁꯨ ꯌꯥꯎꯅ ꯑꯩꯈꯣꯏꯅ ꯄꯣꯠꯁꯦ ꯑꯩꯈꯣꯏꯅ ꯌꯣꯟꯕ ꯇꯥꯔꯒꯗꯤ ꯍꯦꯟꯅ ꯈꯨꯗꯣꯡꯆꯥꯕ ꯍꯦꯟꯅ ꯁꯦꯟꯊꯣꯛ ꯂꯩꯕꯗꯨ ꯑꯣꯏꯒꯗꯧꯕꯅꯤꯅ ꯑꯩꯒꯤ ꯀꯔꯕꯥꯔꯁꯤ ꯍꯦꯟꯅ ꯃꯥꯏ ꯄꯥꯛꯄꯗꯣ ꯑꯣꯏꯒꯗꯕꯅꯤꯅ ꯑꯩꯅ ꯑꯃꯨꯛꯁꯨ ꯒꯨꯍꯥꯇꯤꯗ ꯆꯠꯂꯒ ꯀꯔꯝ ꯀꯔꯝꯕ ꯐꯤꯔꯣꯜꯁꯤꯡꯁꯤꯅ ꯍꯦꯟꯅ ꯁꯤꯠꯀꯗꯒꯦ ꯀꯔꯝ ꯀꯔꯝꯕ ꯐꯤꯔꯣꯜꯁꯦ ꯇꯧꯔꯒꯗꯤ ꯑꯩꯉꯣꯟꯗ ꯍꯦꯟꯅ ꯄ꯭ꯔꯣꯐꯤꯠ ꯂꯩꯒꯗꯒꯦ ꯍꯥꯏꯕꯒꯤ ꯒꯤ ꯃꯇꯥꯡꯗ ꯑꯩꯅ ꯗꯨꯀꯥꯜꯗꯨꯗ ꯆꯠꯂꯒ ꯃꯃꯨꯠ ꯇꯥꯅ ꯑꯩꯅ ꯐꯤꯔꯣꯜꯁꯤꯡꯗꯨꯕꯨ ꯀꯂꯦꯛ ꯇꯧꯋꯤ ꯑꯩꯅ ꯀꯔꯤꯒꯨꯝꯕ ꯑꯩꯒꯤ ꯏꯁꯥ ꯆꯠꯇ ꯇꯥꯔꯒꯗꯤ ꯃꯈꯣꯏꯅ ꯊꯥꯔꯛꯑꯣ ꯍꯥꯏꯕꯗ ꯑꯩꯈꯣꯏꯒꯤ ꯊꯥꯔꯛꯄ ꯇꯥꯔꯒꯗꯤ ꯃꯈꯣꯏꯅ ꯑꯩꯒꯤ ꯑꯄꯥꯝꯕ ꯄꯥꯝꯗꯕ ꯁꯥꯏꯖꯇꯒꯤ ꯀꯔꯝꯕ ꯁꯥꯏꯖꯅꯣ ꯁꯤꯅ ꯁꯤꯅꯤ ꯍꯥꯏꯕꯗꯣ ꯑꯩꯅ ꯗꯤꯇꯦꯜ ꯊꯥꯈ꯭ꯔꯒꯁꯨ ꯑꯣꯟꯅꯕꯁꯨ ꯑꯗꯨꯝ ꯌꯥꯎꯋꯤ ꯑꯗꯨꯒ ꯁꯝꯅ ꯍꯥꯏꯔꯕꯗ ꯏꯁꯥ ꯆꯠꯂꯒꯗꯤ ꯈ꯭ꯋꯥꯏꯗꯒꯤ ꯍꯦꯟꯅ ꯐꯩ ꯃꯔꯝ ꯑꯗꯨꯅ ꯑꯩꯅ ꯒꯨꯍꯥꯇꯤꯗ ꯆꯠꯂꯤꯕꯒꯤ ꯃꯔꯝꯁꯦ ꯁꯃꯥꯏꯅ ꯑꯩꯈꯣꯏꯒꯤ ꯐꯤꯔꯣꯜꯒꯤ ꯑꯣꯏꯔꯒꯁꯨ ꯐꯤꯔꯣꯜ ꯑꯗꯣ ꯑꯩꯈꯣꯏꯅ ꯁꯥꯏꯖ ꯑꯣꯏꯔꯣ ꯀꯂꯔ ꯑꯣꯏꯔꯣ ꯑꯗꯒꯤ ꯃꯥꯒꯤ ꯃꯃꯜꯕꯨ ꯑꯣꯏꯔꯣ ꯍꯥꯏꯔꯤꯕꯁꯤꯡ ꯑꯁꯦ ꯑꯩꯈꯣꯏꯅ ꯆꯞ ꯆꯥꯅ ꯂꯦꯞꯊꯣꯛꯇꯨꯅ ꯑꯩꯈꯣꯏ ꯑꯩꯉꯣꯟꯗ ꯍꯦꯟꯅ ꯈꯨꯗꯣꯡ ꯆꯥꯒꯗꯕ ꯑꯃꯗꯤ ꯑꯩꯅ ꯌꯣꯟꯕ ꯃꯇꯝꯗ ꯍꯦꯟꯅ ꯈꯨꯗꯣꯡ ꯆꯥꯅꯕꯒꯤꯗꯃꯛꯇ ꯃꯃꯜꯁꯤ ꯐꯥꯎꯕ ꯂꯦꯞꯊꯣꯛꯄ ꯃꯈꯣꯏꯅ ꯀꯌꯥ ꯄꯤ ꯁꯤꯗꯩꯗꯅ ꯀꯌꯥ ꯐꯪꯒꯅꯤ ꯍꯥꯏꯕꯗꯨ ꯐꯥꯎꯕ ꯂꯦꯞꯊꯣꯛꯄ ꯌꯥꯏ ꯑꯩꯅ ꯆꯠꯊꯣꯛ ꯆꯠꯁꯤꯟ ꯍꯦꯟꯅ ꯇꯧꯔꯤꯕꯃꯈꯩ ꯑꯩꯒꯤ ꯑꯄꯥꯝꯕ ꯐꯪꯉꯤ ꯃꯔꯝ ꯑꯗꯨꯅ ꯒꯨꯍꯥꯇꯤꯁꯦ ꯑꯩꯅ ꯌꯥꯝꯅ ꯇꯣꯏꯅ ꯆꯠꯆꯕꯅꯤ